ꯑꯣ ꯍꯦꯜꯂꯣ ꯑꯩ ꯀꯥꯛꯆꯤꯡ ꯌꯧꯔꯦꯅꯦ ꯍꯦꯜꯂꯣ ꯑꯩ ꯈꯪꯗ꯭ꯔꯕꯣ ꯀꯥꯛꯆꯤꯡ ꯂꯥꯛꯑꯦ ꯑꯩ ꯕꯖꯥꯔ ꯌꯧꯔꯦ ꯅꯣꯏ ꯀꯩꯅꯣꯝ ꯍꯪꯒꯦ ꯇꯧꯕꯅꯤꯗ ꯌꯨꯝ ꯂꯩꯕ ꯅꯠꯇ꯭ꯔꯣ ꯍꯧꯖꯤꯛ ꯑꯣ ꯑꯩ ꯀꯩꯅꯣ ꯇꯧꯕ ꯅꯣꯏ ꯀꯥꯛꯆꯤꯡ ꯕꯣꯔꯥꯗꯨ ꯈꯤꯇꯪ ꯂꯩꯅꯤꯡꯕ ꯀꯥꯛꯆꯤꯡ ꯕꯣꯔꯥꯁꯤ ꯉꯁꯥꯏ ꯑꯩꯅ ꯂꯝꯈꯥꯏꯗꯁꯨ ꯐꯅꯌꯥꯝ ꯈꯔ ꯌꯣꯜꯍꯧꯋꯦ ꯍꯪꯉꯝꯃꯦ ꯑꯗꯨ ꯍꯥꯎꯗꯣ ꯏꯪꯒꯨꯝ ꯇꯧꯕ ꯑꯗꯒꯤ ꯍꯧꯖꯤꯛꯁꯤ ꯕꯖꯥꯔꯃꯛꯁꯤꯗꯁꯨ ꯌꯣꯜꯂꯤ ꯈꯔ ꯑꯗꯨ ꯀꯔꯝꯕꯅ ꯐꯅꯤ ꯑꯅꯤꯁꯤꯗꯒꯤ ꯂꯩꯕꯁꯦ ꯑꯥ ꯑꯣ ꯑꯣ ꯑꯣ ꯑꯣ ꯑꯗꯨ ꯄꯣꯊꯣꯔꯛꯑꯣꯅꯦ ꯑꯩꯗꯤ ꯈꯪꯗꯕꯅꯤꯅ ꯀꯥꯏꯋꯥꯏ ꯂꯩꯕꯅꯣꯗꯣ ꯀꯥꯛꯆꯤꯡ ꯃꯔꯦꯞ ꯄꯨꯡꯉꯥꯎ ꯉꯥꯎꯔꯦ ꯑꯩꯗꯤ ꯕꯖꯥꯔ ꯃꯌꯥꯏ ꯂꯩꯇ꯭ꯔꯕꯅꯦ ꯑꯩ

ꯑꯣ ꯅꯠꯇꯕ꯭ꯔꯥ ꯑꯣ ꯀꯥꯏꯔꯣꯝꯗ ꯆꯠꯄ ꯑꯗꯨꯅ ꯑꯁꯣꯝ ꯑꯥ ꯀꯩꯅꯣ ꯋꯥꯒꯥꯏꯔꯣꯝ ꯆꯠꯈꯤꯗꯣꯏꯔꯣ ꯅꯠꯇ꯭ꯔꯒ ꯄꯂꯦꯟꯂꯣꯝꯗꯔꯣ ꯑꯣ ꯑꯩ ꯀꯩꯅꯣꯃꯛꯇꯨ ꯂꯦꯞꯄꯦ ꯑꯃ ꯀꯔꯤ ꯍꯥꯏꯅꯤ ꯁꯤꯒꯤ ꯇ꯭ꯔꯥꯐꯤꯛ ꯄꯣꯏꯟ ꯂꯩꯔꯒ ꯂꯝꯕꯤ ꯃꯔꯤ ꯐꯥꯡꯉꯒ ꯑꯃꯁꯤꯗꯅ ꯀꯩꯅꯣ ꯂꯩꯔꯦ ꯊꯣꯡ ꯑꯆꯧꯕꯗꯣ ꯂꯩꯔꯦ ꯑꯗꯨꯒ ꯀꯩꯅꯣ ꯃꯌꯥꯝ ꯑꯦꯟꯁꯥꯡ ꯌꯣꯜꯂꯤꯁꯦ ꯁ꯭ꯋꯥꯏꯗ ꯑꯣ ꯑꯣ

ꯑꯣ ꯑꯣ ꯆꯠꯇꯣꯏꯕ ꯑꯣ ꯀꯔꯥꯏꯔꯣꯝꯗ ꯆꯞ ꯇꯤꯡꯅ ꯊꯧꯒꯠꯂꯒ ꯁꯤ ꯄꯂꯦꯟꯂꯣꯝ ꯆꯠꯈꯤꯗꯣꯏꯔꯣ ꯅꯠꯇ꯭ꯔꯒ ꯑꯣ ꯑꯣ ꯑꯣ ꯑꯦ ꯑꯗꯨꯗꯤ ꯌꯦꯡꯒꯦ ꯀꯔꯤ ꯆꯦꯡꯅ ꯁꯥꯏꯑꯕ ꯑꯩꯗꯤ ꯅꯍꯥꯟꯗꯩ ꯆꯦꯡꯅ ꯁꯥꯏꯁꯨ ꯈꯪꯗꯦ ꯑꯩꯗꯤ ꯀꯩꯅꯣꯅ ꯀꯩꯅꯣꯗꯣ ꯀꯔꯤ ꯍꯥꯏꯒꯗ꯭ꯔꯥ ꯑꯩꯈꯣꯏꯒꯤ ꯑꯃ ꯀꯩꯅꯣ ꯕꯦꯁꯣꯟꯗ ꯇꯣꯠꯂꯒ ꯁꯥꯕ꯭ꯔꯥ ꯇꯥꯎꯔꯤꯔ ꯀꯩꯅꯣ ꯈꯜꯂꯨꯔꯦ ꯃꯍꯥꯎꯗꯣ

ꯑꯣ ꯕꯣꯔꯥ ꯃꯄꯥꯛꯁꯨ ꯍꯥꯏꯅꯕ꯭ꯔꯥ ꯍꯩꯁ ꯑꯗꯨꯗꯤ ꯐꯩ ꯁꯤꯗꯤ

ꯑꯦ ꯑꯦ ꯑꯗꯨꯁꯨ ꯆꯥꯅꯤꯡꯉꯤꯅꯦ ꯍꯥꯎꯗꯧ ꯃꯜꯂꯤꯅꯦ ꯑꯗꯨꯗꯤ ꯃꯣꯏ ꯀꯃꯥꯏꯅ ꯍꯥꯡꯒꯦ ꯍꯣꯇꯦꯜ ꯑꯣꯏꯅ ꯑꯗꯨꯝ ꯐꯖꯅ ꯍꯥꯡꯕ ꯑꯣ ꯑꯣ ꯑꯣ ꯃꯣꯏꯁꯦ ꯀꯃꯥꯏꯅ ꯑꯗꯨꯝ ꯆꯥꯕ ꯌꯥꯕ꯭ꯔꯥ ꯄꯨꯈꯤꯕ ꯌꯥꯕ꯭ꯔꯥ ꯍꯣꯇꯦꯜ ꯑꯣꯏꯅ ꯑꯗꯨꯝ ꯆꯥꯎꯅ ꯍꯥꯡꯕ꯭ꯔꯥ ꯀꯃꯥꯏꯅ ꯇꯧꯋꯤ ꯃꯤ ꯉꯩꯁꯤ ꯐꯦꯛꯇ꯭ꯔꯤ ꯑꯣꯏꯅ ꯍꯥꯡꯉꯤꯔꯣ ꯑꯣ ꯑꯥ

ꯑꯦ ꯐꯩꯅ ꯑꯗꯨꯗꯤ ꯑꯣ ꯃꯁꯥ ꯃꯁꯥꯒꯤ ꯍꯧꯅꯕꯤꯅꯦꯕ ꯁꯤꯗꯤ ꯂꯣꯀꯦꯜ ꯑꯣꯏꯅ ꯃꯥꯅꯤ ꯃꯥꯅꯤ ꯍꯣꯏ ꯍꯣꯏ ꯑꯣ ꯐꯔꯦ ꯑꯗꯨꯗꯤ ꯑꯩꯁꯨ ꯅꯪꯁꯨ ꯌꯧꯁꯜ ꯌꯧꯁꯜꯂꯛꯑꯣ ꯂꯦꯞꯄꯝꯃꯣ ꯂꯦꯞꯄꯝꯃꯒꯦ ꯂꯦꯞꯄꯝꯃꯒꯦ ꯁꯤꯗ ꯑꯁꯤꯁꯦ ꯊꯝꯃꯦ ꯊꯝꯃꯦ ꯑꯗꯨꯗꯤ ꯑꯣ ꯑꯣ